ꯍꯦꯜꯂꯣ ꯑꯁ ꯑꯁꯤꯕꯨ ꯒ꯭ꯔꯦꯁ ꯀꯣꯠꯇꯦꯖꯀꯤ ꯀ꯭ꯂꯥꯁ ꯁꯤꯛꯁꯀꯤ ꯍꯦꯠ ꯃꯁꯇꯔꯒꯤ ꯔꯨꯝ ꯑꯣꯏꯕꯤꯔꯕ꯭ꯔꯣ ꯑꯩꯁꯤ ꯑꯉꯥꯡ ꯌꯦꯡꯈꯣꯝ ꯌꯥꯏꯁꯅꯥ ꯍꯥꯏꯗꯅ ꯑꯃ ꯌꯥꯎꯕꯗꯣ ꯑꯗꯨꯒꯤ ꯃꯃꯥꯅꯦ ꯏꯆꯥꯅꯨꯄꯤꯅ ꯅꯍꯥꯟ ꯃꯤꯇꯤꯡ ꯑꯃ ꯄꯜꯂꯤꯅꯦ ꯑꯗꯨ ꯀꯔꯤ ꯀꯔꯝꯕ ꯃꯥꯅꯗꯤ ꯅꯤꯡꯊꯧꯀꯥꯕ ꯍꯥꯏꯒꯨꯝ ꯇꯧꯋꯤꯅꯦ ꯑꯗꯨ ꯀꯔꯤ ꯅꯨꯃꯤꯠꯅꯣꯗ ꯃꯦꯗꯥꯝꯗꯩ ꯑꯝꯇ ꯍꯪꯖꯒꯦꯅ ꯐꯣꯟ ꯇꯧꯔꯛꯏꯕ

ꯎꯝ ꯆꯦꯗꯨꯗꯤ ꯃꯥ ꯌꯥꯎꯔꯛꯇ꯭ꯔꯦꯅꯦ ꯃꯥ ꯀꯥꯎꯔꯖꯥꯠꯂꯣ

ꯐꯩ ꯐꯩ ꯑꯗꯨꯗꯤ ꯑꯥ ꯑꯥ

ꯄꯨꯡ ꯄꯨꯡ ꯀꯌꯥꯒꯤ ꯑꯥ ꯑꯗꯨ ꯈꯪꯗꯦꯅꯦ ꯑꯗꯨꯅꯤ ꯑꯗꯨ ꯍꯪꯉꯛꯀꯦ ꯇꯧꯔꯛꯏꯕ

ꯑꯣ ꯑꯣ ꯑꯣ ꯄꯨꯡ ꯇꯔꯥꯃꯈꯥꯏ ꯑꯗꯨꯋꯥꯏ ꯃꯄꯥ ꯌꯧꯔꯛꯇꯧꯕꯀꯣ ꯑꯗꯣ ꯑꯩꯁꯦ ꯈꯔ ꯈꯔꯒ ꯀꯥꯎꯒꯜꯂꯦꯕꯀꯣ ꯑꯗꯨ ꯀꯔꯤ ꯅꯨꯃꯤꯠ ꯍꯥꯏꯕ ꯍꯟꯗꯛ ꯂꯥꯛꯏꯕ ꯅꯤꯡꯊꯧꯀꯥꯕꯁꯦꯀꯣ ꯁꯤꯗꯅꯤꯀꯣ ꯇꯥꯏ ꯇꯥꯏ ꯑꯣ ꯑꯣ ꯒ꯭ꯌꯥꯟ ꯇꯥꯔꯦ ꯑꯩ ꯒ꯭ꯌꯥꯟ ꯇꯥꯔꯦ ꯑꯗꯨꯗꯤ ꯑꯗꯨꯗꯤ ꯑꯣ ꯑꯗꯨꯒꯨꯝꯕ ꯑꯐꯕ ꯃꯤꯇꯤꯡꯅꯤꯅꯀꯣ ꯑꯩꯁꯨ ꯑꯗꯩ ꯃꯥꯏ ꯃꯄꯥꯁꯨ ꯄꯨꯂꯞ ꯌꯥꯎꯅꯉꯥꯏ ꯍꯣꯠꯅꯖꯔꯛꯑꯒꯦ ꯑꯣ ꯄꯨꯡ ꯇꯔꯥ ꯃꯈꯥꯏꯗ ꯑꯗꯨꯝ ꯆꯞ ꯆꯥꯅ ꯌꯧꯖꯔꯛꯑꯒꯦꯀꯣ ꯃꯅꯤ ꯃꯅꯤ ꯃꯅꯤ ꯃꯤꯇꯤꯡꯁꯤ ꯄꯨꯡ ꯀꯌꯥ ꯃꯨꯛꯇꯤ ꯇꯧꯗꯣꯔꯤꯝꯅꯣ ꯍꯥꯏꯕꯗꯤ ꯊꯕꯛ ꯁꯨꯝ ꯂꯩꯔꯛꯑꯗꯤ ꯑꯣ ꯐꯔꯦ ꯐꯔꯦ ꯐꯔꯦ ꯃꯦꯗꯥꯝ ꯌꯥꯝ ꯅꯨꯡꯉꯥꯏꯖꯔꯦꯀꯣ ꯑꯗꯨꯗꯤ ꯁꯣꯏꯗꯅꯃꯛ ꯂꯥꯛꯅꯉꯥꯏ ꯇꯧꯔꯒꯦꯀꯣ ꯊꯝꯖꯔꯦ ꯊꯝꯖꯔꯦ